ꯍꯜꯂꯣ ꯁꯤ ꯏꯃꯥꯔꯖꯦꯟꯁꯤ ꯁꯥꯔꯕꯤꯁꯀꯤ ꯁꯥꯔ ꯑꯣꯏꯕꯤꯔꯕ꯭ꯔꯥ ꯅꯍꯥꯛꯅ ꯑꯩꯕꯨ ꯑꯅꯛꯄ ꯍꯣꯁꯄꯤꯇꯥꯜ ꯏꯃꯥꯔꯖꯦꯔꯟꯁꯤ ꯔꯨꯝ ꯑꯃꯗ ꯑꯩꯕꯨ ꯄꯨꯁꯤꯟꯕꯤꯌꯨ ꯑꯩ ꯍꯧꯖꯤꯛ ꯑꯩꯒꯤ ꯏꯁꯥ ꯍꯛꯆꯥꯡꯗ ꯀꯥ ꯍꯦꯟꯅ ꯁꯣꯛꯄ ꯑꯅꯥꯕ ꯑꯣꯏꯕꯅꯤꯅ ꯍꯦꯜ ꯍꯣꯁꯄꯤꯇꯥꯜ ꯑꯃꯗ ꯏꯃꯥꯔꯖꯦꯟꯁꯤ ꯔꯨꯝ ꯑꯃꯗ ꯅꯪꯅ ꯑꯩꯕꯨ ꯄꯨꯁꯤꯟ ꯑꯝꯇ ꯄꯨꯁꯤꯟꯕꯤꯕ ꯌꯥꯒꯗ꯭ꯔꯥ ꯅꯪꯅ ꯌꯥꯔꯒꯗꯤ ꯑꯩꯒꯤ ꯃꯇꯦꯡ ꯑꯝꯇ ꯄꯥꯡꯕꯤꯌꯨ